ꯑꯩꯈꯣꯏꯒꯤ ꯌꯣꯒ ꯒꯨꯔꯨ ꯑꯩꯈꯣꯏ ꯀꯩꯅꯣ ꯑꯩꯅ ꯈꯪꯕ ꯌꯣꯒ ꯒꯨꯔꯨ ꯏꯟꯗꯤꯌꯥꯒꯤ ꯄꯣꯄꯨꯂꯔ ꯑꯣꯏꯕ ꯈꯔ ꯍꯥꯏꯕ ꯇꯥꯔꯗꯤ ꯁ꯭ꯔꯤ ꯙꯔꯃ ꯃꯤꯇ꯭ꯔꯥ ꯑꯗꯒꯤꯗꯤ ꯁ꯭ꯋꯥꯃꯤ ꯁꯤꯕꯥꯅꯟꯗ ꯑꯗꯨꯒ ꯀꯦ ꯄꯇꯥꯚꯤ ꯖꯣꯏꯁ ꯃꯣꯏ ꯑꯍꯨꯝꯁꯦ ꯍꯥꯏꯖꯒꯦ ꯑꯗꯨꯗꯨꯒ ꯍꯣꯎ ꯗꯨ ꯗꯦ ꯏꯟꯁꯄ꯭ꯌꯔ ꯌꯨꯅ ꯍꯪꯕ ꯀꯣꯏꯁꯟꯁꯤꯃꯗꯤ ꯑꯩꯒꯤ ꯌꯣꯒꯗꯣ ꯊꯑꯣꯏꯅ ꯇꯧꯗꯕꯅꯤꯅ ꯁꯤ ꯀꯣꯏꯁꯟꯁꯤꯃꯗꯤ ꯑꯩ ꯈꯤ ꯈꯨꯝꯕꯗ ꯈꯤꯇꯪ ꯀꯝꯄ꯭ꯂꯦꯛꯁ ꯑꯣꯏꯔꯦꯅ ꯍꯥꯏꯔꯒꯦ